ꯍꯜꯂꯣ ꯑꯣꯇꯣ ꯗ꯭ꯔꯥꯏꯕꯔ ꯑꯩ ꯉꯥꯏꯕꯗ ꯋꯥꯔꯦꯅꯦ ꯉꯁꯥꯏ ꯄꯨꯡ ꯑꯍꯨꯝꯗꯒꯤ ꯍꯥꯏꯕꯗꯣ ꯍꯧꯖꯤꯛ ꯄꯨꯡ ꯃꯔꯤ ꯇꯥꯁꯤꯜꯂꯛꯑꯦ ꯑꯁꯣꯝ ꯅꯥꯀꯟꯗꯅ ꯃꯇꯝ ꯊꯥꯅꯈꯤꯕꯅꯤꯅ ꯉꯥꯏ ꯂꯩꯔꯦꯅꯁꯨ ꯍꯥꯏꯔꯛꯑꯦ ꯑꯩ ꯏꯀꯥꯏꯔꯦꯅꯦ ꯀꯥꯏ ꯂꯩꯔꯤꯅꯣ ꯍꯣꯏ ꯌꯥꯔꯔꯣꯏꯗꯧ ꯑꯣꯏꯔꯒꯗꯤ ꯉꯁꯥꯏꯅ ꯍꯥꯏꯕꯤꯔꯝꯃꯒꯗꯤ ꯐꯒꯗꯝꯅꯤꯅꯦ ꯑꯗꯣ ꯍꯧꯖꯤꯛꯁꯤ ꯀꯥꯏ ꯂꯩꯔꯤꯅꯣ ꯂꯥꯛꯑꯕꯣ ꯌꯥꯝ ꯊꯨꯅ ꯌꯧꯁꯟꯕꯤꯔꯣꯅꯦ ꯑꯩꯁꯨ ꯁꯣꯝ ꯅꯥꯀꯟꯗ ꯑꯁ ꯍꯨꯃꯥꯡ ꯑꯅꯞꯄꯤ ꯀꯥꯡ ꯂꯩꯔꯦꯅꯦ ꯑꯝꯇ ꯂꯥꯛꯄꯤꯔꯣ ꯑꯝꯇ ꯂꯥꯛꯄꯤꯔꯣ ꯄ꯭ꯂꯤꯖ